ꯑꯩꯅ ꯏꯁꯥ ꯐꯅ ꯊꯝꯅꯕꯒꯤꯗꯃꯛꯇ ꯗꯦꯂꯤ ꯔꯨꯇꯤꯟ ꯑꯣꯏꯅ ꯑꯩ ꯑꯥꯔꯂꯤ ꯃꯣꯔꯅꯤꯡ ꯍꯥꯏꯕꯗꯤ ꯑꯌꯨꯛ ꯉꯟꯅ ꯍꯧꯒꯠꯂꯤ ꯑꯌꯨꯛ ꯉꯟꯅ ꯍꯧꯒꯠꯂꯒ ꯑꯩ ꯕ꯭ꯔꯁ ꯇꯧꯊꯣꯛꯑꯦ ꯕ꯭ꯔꯁ ꯇꯧꯕ ꯂꯣꯏꯔꯒ ꯑꯩ ꯐꯥꯏꯚ ꯀꯤꯂꯣꯃꯤꯇꯔꯁ ꯑꯩ ꯋꯥꯛꯀꯤꯡ ꯆꯠꯂꯤ ꯋꯥꯛꯀꯤꯡ ꯆꯠꯄ ꯍꯟꯂꯛꯂꯒ ꯑꯩ ꯊꯥꯔꯇꯤ ꯃꯤꯅꯤꯠꯁ ꯆꯦꯟꯕ ꯆꯣꯡꯕ ꯉꯥꯏꯍꯥꯛ ꯊꯥꯔꯇꯤ ꯃꯤꯅꯤꯠꯁ ꯇꯧꯋꯤ ꯇꯧꯕ ꯊꯥꯔꯇꯤ ꯃꯤꯅꯤꯠꯁ ꯇꯧꯕ ꯂꯣꯏꯔꯒ ꯑꯩ ꯌꯣꯒꯥꯁ ꯌꯣꯒꯥ ꯇꯧꯋꯤ ꯌꯣꯒꯥ ꯃꯈꯜ ꯈꯨꯗꯤꯡꯃꯛ ꯑꯩ ꯉꯝꯅꯕ ꯍꯣꯠꯅꯖꯩ ꯑꯗꯨꯒ ꯑꯐꯕ ꯃꯈꯜꯒꯤ ꯆꯤꯟꯖꯥꯛ ꯍꯥꯏꯕꯗꯤ ꯂꯐꯣꯏ ꯌꯦꯔꯨꯝ ꯁꯪꯒꯣꯝ ꯕ꯭ꯔꯦꯛꯐꯥꯁ ꯑꯣꯏꯅ ꯑꯩ ꯆꯥꯖꯩ ꯂꯣꯏꯅꯅ ꯑꯩ ꯅꯤꯁꯥ ꯈꯨꯗꯤꯡꯃꯛ ꯍꯥꯏꯕꯗꯤ ꯌꯨ ꯒꯟꯖꯥ ꯆꯨꯔꯨꯞ ꯈꯩꯅꯤ ꯅꯝꯕꯔ ꯐꯣꯔ ꯄꯨꯝꯅꯃꯛꯇꯒꯤ ꯑꯩ ꯂꯥꯞꯊꯣꯛꯅꯕ ꯍꯣꯠꯅꯖꯩ ꯂꯥꯞꯁꯨ ꯂꯥꯞꯊꯣꯛꯆꯩ ꯍꯛꯆꯥꯡ ꯐꯅ ꯊꯝꯅꯕꯒꯤꯗꯃꯛꯇ ꯑꯩ ꯅꯤꯁꯥ ꯄꯨꯝꯅꯃꯛ ꯑꯩꯉꯣꯟꯗꯒꯤ ꯂꯥꯞꯅ ꯊꯝꯖꯩ